ꯇꯣꯉꯥꯟ ꯇꯣꯉꯥꯟꯕ ꯑꯩꯈꯣꯏ ꯃꯐꯝ ꯑꯃꯗꯒꯤ ꯃꯐꯝ ꯑꯃꯗ ꯑꯩꯈꯣꯏꯒꯤ ꯑꯦꯄ꯭ꯂꯤꯀꯦꯁꯟ ꯑꯦꯅꯤ ꯆꯤꯊꯤ ꯌꯧꯍꯟꯅꯤꯡꯕ ꯋꯥꯍꯩꯁꯤꯡ ꯏꯗꯨꯅ ꯑꯊꯨꯕꯗ ꯊꯥꯕ ꯌꯥꯏ ꯑꯃꯗꯤ ꯑꯩꯈꯣꯏꯅ ꯑꯦꯃꯔꯖꯦꯟꯁꯤ ꯑꯣꯏꯕ ꯀꯣꯜ ꯄꯥꯏꯕ ꯌꯥꯗꯕ ꯃꯤꯇꯤꯡ ꯅꯠꯇ꯭ꯔꯒ ꯀꯔꯤꯒꯨꯝꯕ ꯄ꯭ꯔꯣꯒ꯭ꯔꯥꯝ ꯌꯥꯎꯗꯨꯅ ꯂꯩꯇꯥꯔꯒꯁꯨ ꯋꯥꯆꯞ ꯃꯦꯁꯦꯖ ꯊꯥꯔꯒ ꯊꯥꯕ ꯑꯣꯏ ꯇꯥꯔꯒꯗꯤ ꯌꯦꯡꯕ ꯑꯃꯗꯤ ꯊꯥꯕꯅꯆꯤꯡꯕ ꯑꯁꯤꯒꯨꯝꯕ ꯌꯥꯏ ꯃꯔꯨꯑꯣꯏꯔꯕ ꯊꯥꯏꯅꯉꯩꯒꯤ ꯃꯇꯝꯗ ꯑꯩꯈꯣꯏꯅ ꯆꯤꯊꯤꯒ ꯏꯔꯝꯕꯗꯣ ꯆꯤꯊꯤꯒ ꯊꯥꯅꯗꯅꯒ ꯇꯧꯔꯝꯕꯗꯣ ꯑꯗꯣ ꯍꯧꯖꯤꯛꯇꯤ ꯑꯗꯨꯒꯤ ꯃꯍꯨꯠꯇ ꯑꯩꯈꯣꯏꯅ ꯋꯥꯆꯞ ꯃꯦꯁꯦꯖꯤꯡ ꯑꯣꯏꯅ ꯋꯥꯆꯞꯇ ꯏꯔꯒ ꯏꯅꯤꯡꯕ ꯋꯥꯍꯩ ꯏꯔꯒ ꯊꯥꯕꯁꯨ ꯌꯥꯏ ꯀꯥꯟꯅꯕ ꯍꯥꯏꯔꯒꯗꯤ ꯁꯤ ꯈꯔꯁꯤ ꯂꯩꯖꯔꯦ ꯑꯗꯨꯒ ꯑꯃꯥꯡꯕ ꯑꯃꯨꯛ ꯍꯥꯏꯖꯒꯦ ꯑꯃꯥꯡꯕ ꯍꯥꯏ ꯇꯥꯔꯒꯗꯤ ꯑꯩꯈꯣꯏꯅ ꯋꯥꯆꯞꯁꯤꯗ ꯏꯅꯤꯡꯕ ꯋꯥꯍꯩ ꯐꯠꯇ ꯐꯠꯇꯕ ꯃꯌꯥꯝ ꯑꯃ ꯏꯔꯀꯥꯟꯗ ꯑꯩꯈꯣꯏꯒꯤ ꯃꯤꯒꯤ ꯊꯝꯃꯣꯏ ꯁꯣꯛꯄ ꯌꯥꯕ ꯃꯌꯥꯝ ꯑꯃ ꯏꯗꯨꯅ ꯊꯥꯖꯤꯟꯕ ꯁꯤꯒꯨꯝꯕ ꯁꯤꯡꯁꯤꯁꯨ ꯃꯌꯥꯝ ꯊꯣꯛꯏ ꯁꯤꯅꯤ ꯑꯩꯈꯣꯏꯒꯤ ꯀꯥꯟꯅꯗꯕ ꯑꯃꯥꯡꯕ ꯍꯥꯏ ꯇꯥꯔꯒꯗꯤ ꯁꯤ ꯂꯩꯔꯦ ꯑꯗꯨꯒ ꯑꯩꯈꯣꯏꯒꯤ ꯌꯦꯡꯉꯨ ꯋꯥꯆꯞꯇ ꯋꯥꯆꯞ ꯃꯦꯁꯦꯖ ꯇꯧꯗꯨꯅ ꯂꯩꯇꯥꯔꯒꯗꯤ ꯑꯉꯥꯡꯁꯤꯡ ꯑꯉꯥꯡ ꯋꯥꯈꯟ ꯈꯟꯊꯕ ꯉꯝꯗꯕꯁꯤꯡꯅ ꯑꯩꯈꯣꯏꯒꯤ ꯐꯣꯟꯁꯦ ꯄꯥꯏꯔꯒ ꯃꯦꯁꯦꯖ ꯊꯥꯅꯗꯅ ꯃꯃꯥ ꯃꯄꯥ ꯈꯪꯗ꯭ꯔꯤꯉꯩꯗ ꯐꯣꯟ ꯋꯥꯔꯤ ꯁꯥꯕꯒꯤ ꯃꯈꯣꯟꯗꯤ ꯇꯥꯗꯦ ꯑꯗꯨꯕꯨ ꯂꯥꯏꯔꯤꯛ ꯄꯥꯕꯅꯤ ꯍꯥꯏꯅ ꯆꯪꯈ꯭ꯔꯒ ꯋꯥꯆꯞ ꯃꯦꯁꯦꯖ ꯇꯧꯅꯔꯝꯕ ꯋꯥꯆꯞꯇ ꯏꯅꯗꯅ ꯄꯥꯎ ꯆꯤꯊꯤ ꯊꯥꯗꯣꯛ ꯊꯥꯖꯤꯟ ꯇꯧꯅꯗꯅ ꯋꯥꯆꯞ ꯃꯦꯁꯦꯖ ꯊꯥꯅꯗꯅ ꯂꯩꯕ ꯃꯃꯥ ꯃꯄꯥꯅꯗꯤ ꯂꯥꯏꯔꯤꯛ ꯄꯥꯔꯤꯕꯣꯏ ꯅꯤꯡꯕ ꯑꯗꯨꯒ ꯑꯉꯥꯡꯁꯤꯡꯅꯗꯤ ꯑꯗꯨꯃꯥꯏꯅ ꯇꯧꯔ ꯂꯩꯔꯝꯕ ꯁꯨꯒꯨꯝꯕꯒꯤ ꯑꯩꯈꯣꯏ ꯀꯥꯟꯅꯗꯕꯁꯤꯡꯁꯤꯅ ꯁꯤ ꯑꯣꯏꯔꯦ ꯑꯗꯨꯒ ꯑꯩꯈꯣꯏ ꯀꯦꯃꯦꯔꯥꯒꯤ ꯀꯦꯃꯦꯔꯥꯒꯤ ꯍꯥꯏꯖꯒꯦ ꯀꯦꯃꯦꯔꯥꯒꯤ ꯀꯥꯟꯅꯕ ꯀꯦꯃꯦꯔꯥꯒꯤ ꯀꯥꯟꯅꯕꯁꯤ ꯑꯩꯈꯣꯏꯅ ꯊꯥꯏꯅꯉꯩꯒꯤ ꯃꯇꯝꯗ ꯑꯩꯈꯣꯏꯒꯤ ꯀꯦꯃꯦꯔꯥꯃꯦꯟ ꯀꯧꯔꯒ ꯐꯣꯇꯣ ꯏꯁꯇꯗꯤꯑꯣꯒꯤ ꯀꯦꯃꯦꯔꯥꯃꯦꯟ ꯀꯧꯔꯒ ꯏꯁꯇꯗꯤꯑꯣꯗꯥ ꯆꯠꯇꯅ ꯐꯣꯇꯣ ꯀꯥꯞꯇꯅ ꯌꯥꯝꯅ ꯄꯩꯁꯥ ꯇꯤꯡꯗꯅ ꯃꯇꯝ ꯃꯥꯡꯗꯅ ꯊꯣꯡ ꯍꯥꯡꯉꯤ ꯍꯥꯡꯗꯦ ꯀꯦꯃꯦꯔꯥꯃꯦꯟ ꯁꯪꯉꯤ ꯁꯪꯉꯦ ꯑꯗꯨꯝꯕꯒꯤ ꯄ꯭ꯔꯣꯕ꯭ꯂꯦꯝ ꯃꯌꯥꯝ ꯂꯩꯔꯝꯕꯗꯣ ꯑꯗꯨ ꯍꯧꯖꯤꯛꯇꯤ ꯑꯗꯨꯒꯨꯝꯕ ꯂꯩꯇ꯭ꯔꯦ ꯑꯩ ꯑꯩꯅ ꯄꯥꯏꯔꯤꯕ ꯐꯣꯟꯁꯤꯗꯩꯗ ꯑꯩꯈꯣꯏꯅ ꯀꯦꯃꯦꯔꯥ ꯐꯣꯇꯣ ꯀꯥꯞꯅꯤꯡꯕ ꯃꯐꯝ ꯀꯥꯞꯄ ꯌꯥꯔꯦ ꯑꯩꯈꯣꯏꯅ ꯐꯖꯕ ꯄꯤꯛꯆꯔ ꯄꯨꯝꯅꯃꯛꯁꯤꯡꯗꯣ ꯑꯩꯈꯣꯏꯅ ꯀꯥꯞꯍꯧꯕ ꯃꯦꯃꯣꯔꯤ ꯑꯣꯏꯒꯗꯕ ꯈꯨꯗꯤꯡꯃꯛ ꯄꯩꯁꯥ ꯇꯤꯡꯗꯅ ꯑꯦꯅꯤ ꯆꯥꯝꯅꯤꯡꯕ ꯃꯇꯝ ꯑꯃꯗꯁꯨ ꯆꯥꯝꯕ ꯌꯥꯕ ꯁꯨꯒꯨꯝꯕ ꯑꯩꯈꯣꯏ ꯀꯥꯟꯅꯕ ꯃꯌꯥꯝ ꯑꯃ ꯂꯩ ꯑꯗꯨꯒ ꯁꯤꯒꯤ ꯑꯃꯥꯡꯕ ꯍꯥꯏ ꯇꯥꯔꯒꯗꯤ ꯑꯃꯥꯡꯕ ꯍꯥꯏ ꯇꯥꯔꯒꯗꯤ ꯀꯦꯃꯦꯔꯥꯁꯤꯗ ꯐꯣꯇꯣꯁꯤꯗ ꯀꯥꯞꯄꯦ ꯀꯥꯞꯄꯤꯕ ꯄꯣꯠꯁꯦ ꯍꯣꯏ ꯃꯣꯏꯒꯤ ꯏꯟꯈꯠꯂꯛꯏꯕ ꯑꯉꯥꯡ ꯅꯨꯄꯤꯃꯆꯥꯁꯤꯡ ꯅꯨꯄꯥꯃꯆꯥꯁꯤꯡ ꯋꯥꯈꯟ ꯈꯟꯊꯕ ꯉꯝꯗ꯭ꯔꯤꯕ ꯏꯆꯥ ꯏꯁꯨ ꯃꯌꯥꯝ ꯑꯃꯅ ꯁꯤꯒꯨꯝꯕ ꯃꯣꯏꯒꯤ ꯀꯥ ꯃꯅꯨꯡꯗ ꯃꯊꯟꯗ ꯀꯥꯞꯇꯅ ꯁꯥꯟꯅꯕ ꯐꯣꯇꯣ ꯀꯥꯞꯇꯅ ꯁꯥꯟꯅꯕ ꯃꯥꯏ ꯐ꯭ꯔꯦꯟꯁꯤꯡꯒꯤ ꯍꯥꯏꯗꯤ ꯃꯥꯒꯤ ꯐꯣꯟꯗꯨꯗ ꯌꯥꯎꯔꯒ ꯂꯩꯕ ꯑꯁꯤꯒꯨꯝꯕꯁꯤꯡꯁꯤꯅ ꯍꯌꯦꯡ ꯃꯥꯅꯗꯤ ꯃꯊꯟꯗ ꯀꯥꯞꯄꯦꯅ ꯀꯥꯞꯄ ꯑꯗꯨꯕꯨ ꯐꯣꯟ ꯌꯥꯗꯕ ꯁꯦꯝꯕ ꯅꯠꯇ꯭ꯔꯒ ꯁꯨꯒꯨꯝꯕ ꯀꯩꯒꯨꯝꯕ ꯈꯨꯖꯤꯟ ꯈꯨꯅꯥꯏꯊꯣꯛꯇꯒꯤ ꯀꯦꯃꯦꯔꯥ ꯄꯤꯛꯆꯔꯗꯣ ꯑꯩꯈꯣꯏ ꯑꯇꯣꯞꯄꯗ ꯚꯥꯏꯔꯦꯜ ꯆꯠꯈꯤꯗꯅ ꯃꯤꯡꯆꯠ ꯁꯤꯕ ꯐꯥꯎꯕ ꯌꯥꯎꯅꯩ ꯁꯨꯒꯨꯝꯕ ꯃꯌꯥꯝ ꯑꯃꯁꯨ ꯂꯩ ꯀꯥꯟꯅꯗꯕꯁꯦ ꯑꯗꯨꯒ ꯑꯩꯈꯣꯏ ꯚꯤꯗꯤꯑꯣꯁꯨ ꯃꯉꯥꯏꯔꯦ ꯚꯤꯗꯤꯑꯣꯁꯤꯁꯨ ꯌꯥꯝꯅ ꯍꯥꯏꯗꯤ ꯔꯦꯀꯣꯔꯗꯤꯡ ꯇꯧꯍꯧꯔꯒ ꯃꯥꯒꯤ ꯐꯖꯕ ꯋꯥꯍꯩ ꯋꯇꯥꯁꯤꯡ ꯃꯥꯅ ꯉꯥꯡꯉꯤꯗꯣ ꯑꯩꯈꯣꯏꯅ ꯔꯦꯀꯣꯔꯠ ꯇꯧꯁꯤꯜꯍꯧꯕ ꯑꯩꯈꯣꯏꯒꯤ ꯀꯥꯟꯅ ꯀꯥꯟꯅꯒꯗꯕ ꯃꯐꯝꯁꯤꯗꯡ ꯔꯦꯀꯣꯔꯠ ꯇꯧꯁꯤꯜꯍꯧꯕ ꯍꯥꯏꯕꯅꯆꯤꯡꯕ ꯕꯤꯗꯤꯑꯣ ꯇꯧꯁꯤꯜꯍꯧꯔꯒ ꯑꯩꯈꯣꯏꯅ ꯃꯐꯝꯁꯤꯡ ꯑꯗꯨꯒꯨꯝꯕ ꯃꯌꯥꯝ ꯑꯃ ꯀꯥꯟꯅꯕ ꯃꯌꯥ ꯑꯃ ꯂꯩ ꯃꯔꯨꯑꯣꯏꯕ ꯃꯥꯡꯒꯗꯕ ꯃꯌꯥꯝ ꯑꯃ ꯑꯩꯈꯣꯏꯅ ꯑꯁꯤ ꯁꯝꯅ ꯍꯥꯏꯔꯒ ꯑꯩꯈꯣꯏ ꯏꯔꯥꯡꯁꯤꯅ ꯃꯔꯝ ꯑꯣꯏꯔꯀꯥꯟꯗ ꯃꯥꯡꯍꯟꯕꯤꯈ꯭ꯔꯕ ꯑꯩꯈꯣꯏꯒꯤ ꯌꯨꯝ ꯀꯩ ꯑꯩꯈꯣꯏ ꯃꯅꯤꯄꯨꯔꯒꯤ ꯑꯣꯏꯅ ꯃꯅꯤꯄꯨꯔꯈꯛꯇꯪꯒꯤ ꯑꯩꯅ ꯈꯨꯗꯝ ꯄꯤꯖꯕꯒꯤ ꯋꯥꯅꯤ ꯁꯨꯃꯥꯏꯅ ꯑꯩꯈꯣꯏꯒꯤ ꯌꯨꯝꯒꯤ ꯁꯤꯅꯔꯤꯁꯤꯡ ꯌꯨꯝꯁꯤꯡ ꯑꯩꯈꯣꯏ ꯌꯨꯝꯁꯦ ꯐꯖꯩ ꯃꯌꯥꯝ ꯀꯥꯞꯁꯤꯜꯂꯒ ꯊꯝꯍꯧꯕ ꯕꯤꯗꯤꯑꯣ ꯇꯧꯁꯤꯜꯂꯒ ꯅꯝꯖꯤꯜꯂꯒ ꯊꯝꯍꯧꯕꯗꯣ ꯉꯁꯤꯗꯤ ꯑꯗꯨꯃꯥꯏꯅ ꯇꯧꯗꯅ ꯀꯩꯅꯣ ꯇꯧꯕꯁꯤꯡꯗꯣ ꯍꯧꯖꯤꯛ ꯑꯩꯈꯣꯏꯅ ꯃꯩ ꯊꯥꯗꯣꯛꯄꯤꯈꯤꯕ ꯈꯣꯠꯈꯤꯕ ꯇꯨꯝꯍꯟꯈꯤꯕ ꯃꯥꯡꯈꯤꯕ ꯌꯥꯎꯇꯥꯔꯒꯁꯨ ꯔꯦꯀꯣꯔꯗꯤꯡꯗꯨ ꯎꯍꯧꯔꯒꯗꯤ ꯑꯩ ꯁꯤꯗꯩꯗ ꯑꯩꯒꯤ ꯌꯨꯝ ꯂꯩꯔꯝꯕꯅꯤ ꯑꯩꯒꯤ ꯁꯤ ꯖꯒꯥꯁꯤ ꯑꯩ ꯌꯨꯝꯗꯨ ꯁꯨꯃꯥꯏꯅ ꯇꯧꯕꯅꯤ ꯑꯩꯒꯤ ꯑꯀꯣꯏꯕꯅ ꯁꯨꯃꯥꯏꯅ ꯇꯧꯕꯅꯤ ꯑꯩꯒꯤ ꯁꯤ ꯁꯤ ꯑꯩꯒꯤ ꯏꯆꯤꯟ ꯏꯅꯥꯎꯁꯤꯡ ꯏꯃꯥ ꯏꯆꯥꯁꯤꯡ ꯑꯁꯤ ꯂꯩꯈꯤꯗ꯭ꯔꯕ ꯌꯥꯎꯔꯦ ꯈꯜꯂꯣ ꯃꯥꯅ ꯉꯥꯡꯉꯝꯕ ꯋꯥꯍꯩꯁꯤꯡ ꯔꯦꯀꯣꯔꯠ ꯇꯧꯍꯧꯕ ꯂꯩꯍꯧꯕ ꯑꯗꯨ ꯑꯩꯈꯣꯏꯗ ꯌꯥꯝꯅ ꯃꯦꯃꯣꯔꯤ ꯑꯣꯏꯒꯗꯕ ꯁꯨꯒꯨꯝꯕꯁꯤꯡꯁꯦ ꯔꯦꯀꯣꯔꯠ ꯐꯖꯅ ꯇꯧꯍꯧꯕ ꯌꯥꯏ ꯁꯤ ꯑꯩꯈꯣꯏ ꯌꯥꯝꯅ ꯀꯥꯟꯅꯩ ꯍꯥꯏꯅ ꯈꯟꯖꯩ ꯆꯥꯎꯈꯠꯂꯛꯄꯒꯤ ꯃꯇꯨꯡꯏꯟꯅ ꯑꯗꯨꯒ ꯑꯃꯨꯛ ꯑꯃꯥꯡ ꯍꯥꯏ ꯇꯥꯔꯒꯗꯤ ꯑꯩꯈꯣꯏ ꯕꯤꯗꯤꯑꯣꯒꯤ ꯑꯃꯥꯡꯕꯁꯦ ꯑꯦ ꯄꯥꯔꯇꯤ ꯇꯧꯔꯣ ꯅꯠꯇ꯭ꯔꯒ ꯃꯃꯥꯟꯅꯕ ꯃꯃꯥꯟꯅꯕꯤ ꯏꯆꯥ ꯏꯁꯨꯁꯤꯡꯅ ꯃꯣꯏ ꯔꯦꯀꯣꯔꯠ ꯇꯧꯍꯧꯁꯤ ꯐꯠꯇꯕ ꯋꯥꯍꯩꯁꯤꯡ ꯉꯥꯡꯅꯈꯤꯕ ꯑꯣꯏꯔꯁꯨ ꯔꯦꯀꯣꯔꯠ ꯇꯧꯁꯤꯜꯂꯒ ꯑꯇꯣꯞꯄꯗ ꯊꯥꯗꯣꯛꯑꯒ ꯑꯗꯨꯒꯤ ꯈꯟꯅ ꯆꯩꯅꯕ ꯀ꯭ꯔꯥꯏꯝ ꯃꯌꯥꯝ ꯑꯃ ꯊꯣꯛꯄ ꯑꯗꯨꯒꯨꯝꯕꯁꯨ ꯑꯣꯏ ꯚꯥꯏꯔꯦꯜ ꯆꯠꯍꯟꯕ ꯑꯗꯨꯒꯨꯝꯕ ꯃꯌꯥꯝ ꯑꯃ ꯁꯃꯥꯖꯇ ꯑꯀꯥꯏꯕ ꯁꯃꯥꯖꯀꯤ ꯑꯣꯏꯕ ꯏꯁꯨ ꯃꯌꯥꯝ ꯑꯃ ꯄ꯭ꯔꯣꯕ꯭ꯂꯦꯝ ꯑꯃ ꯁꯤ ꯁꯨꯒꯨꯝꯕꯁꯦ ꯑꯉꯛꯄ ꯐꯪꯅ ꯍꯦꯟꯀꯠꯂꯛꯏ ꯉꯁꯤꯒꯤ ꯍꯧꯖꯤꯛ ꯍꯧꯖꯤꯛꯃꯛꯇꯁꯨ ꯑꯩꯈꯣꯏ ꯊꯣꯛꯏꯕ ꯏꯔꯥꯡꯁꯤꯡ ꯃꯌꯥꯝ ꯑꯃ ꯂꯩꯍꯧꯔꯤ ꯍꯥꯏꯗꯤ ꯃꯥꯒꯤ ꯃꯥꯒꯤ ꯃꯇꯝꯗꯨꯒꯤ ꯃꯇꯨꯡꯏꯟꯅ ꯃꯣꯏꯅ ꯍꯔꯥꯎꯔꯤꯉꯩ ꯅꯨꯡꯉꯥꯏꯔꯤꯉꯩ ꯃꯊꯟꯗ ꯅꯝꯖꯔꯝꯕ ꯉꯥꯡꯖꯔꯝꯕ ꯋꯥꯍꯩ ꯀꯌꯥ ꯚꯥꯏꯔꯦꯜ ꯆꯠꯄꯗꯒꯤ ꯁꯤꯕ ꯐꯥꯎꯕ ꯌꯥꯎꯕ ꯑꯗꯨꯒꯨꯝꯕ ꯑꯃꯥꯡꯕ ꯀꯌꯥ ꯑꯃꯁꯨ ꯂꯩ ꯑꯗꯨꯒ ꯑꯃꯨꯛꯁꯨ ꯑꯩꯈꯣꯏꯒꯤ ꯖꯤꯄꯦꯒꯤ ꯀꯥꯟꯅꯕꯁꯦ ꯖꯤꯄꯦꯒꯤ ꯀꯥꯟꯅꯕꯁꯤꯁꯨ ꯍꯥꯏꯅꯤꯉꯥꯏ ꯍꯩꯇꯅ ꯀꯥꯟꯅꯩ ꯑꯩꯈꯣꯏꯅ ꯍꯣꯏ ꯑꯦ ꯇꯤ ꯑꯦꯝ ꯐꯪꯗꯕ ꯖꯒꯥꯁꯤꯡ ꯑꯩꯒꯤ ꯑꯦꯀꯥꯎꯟꯗ ꯄꯩꯁꯥ ꯃꯌꯥꯝ ꯌꯥꯎꯖꯔꯒꯁꯨ ꯑꯩꯅ ꯑꯩꯒꯤ ꯆꯠꯊꯣꯛꯄ ꯃꯇꯝ ꯑꯩꯒꯤ ꯐꯔꯛ ꯇꯥꯕ ꯑꯩꯒꯤ ꯐꯤꯈꯥꯎꯗ ꯄꯩꯁꯥ ꯑꯝꯇ ꯌꯥꯎꯗꯕ ꯃꯇꯝ ꯑꯦ ꯇꯤ ꯑꯦꯝ ꯂꯩꯇꯕ ꯑꯦ ꯇꯤ ꯑꯦꯝ ꯕꯨꯠ ꯂꯩꯇꯕ ꯖꯒꯥꯗꯨꯗꯗꯤ ꯑꯩꯒꯤ ꯃꯔꯨꯞ ꯅꯠꯇ꯭ꯔꯒ ꯃꯄꯥꯡꯗ ꯑꯦ ꯑꯩ ꯅꯪꯉꯣꯟꯗꯒꯤ ꯐꯣꯟ ꯁꯤ ꯀꯥꯞꯁꯤꯜꯂꯒꯦ ꯄꯩꯁꯥ ꯁꯤꯃ ꯂꯧꯒꯦ ꯍꯥꯏꯕ ꯃꯇꯝꯗ ꯑꯦꯃꯔꯖꯦꯟꯁꯤ ꯑꯣꯏꯕ ꯑꯩꯒꯤ ꯈꯪꯅ ꯆꯥꯅꯕ ꯑꯩꯒꯤ ꯑꯀꯣꯏꯕ ꯂꯩꯇꯕ ꯃꯐꯝ ꯑꯃꯗ ꯑꯣꯏꯔꯁꯨ ꯍꯦꯛꯇ ꯑꯦꯅꯤ ꯃꯐꯝ ꯑꯃꯗ ꯑꯩꯈꯣꯏ ꯄꯩꯁꯥꯁꯦ ꯑꯗꯨꯝ ꯗꯔꯀꯥꯔ ꯑꯣꯏꯕꯗ ꯑꯩꯈꯣꯏ ꯂꯧꯊꯣꯛ ꯂꯧꯁꯤꯟ ꯇꯧꯔꯒ ꯑꯗꯨꯝ ꯌꯥꯔꯛꯑꯦ ꯄꯩꯁꯥ ꯀꯥꯞꯄꯛꯑꯒꯦ ꯁꯝ ꯊꯦꯡꯅꯕ ꯃꯤ ꯑꯃꯗ ꯑꯣꯏꯔꯒꯁꯨ ꯑꯦ ꯂꯝꯕꯤ ꯆꯠꯄꯕꯨ ꯑꯣꯏꯔꯒꯁꯨ ꯑꯩ ꯁꯨꯃꯥꯏꯅ ꯁꯤ ꯀꯥꯞꯆꯒꯦ ꯁꯤ ꯇꯧꯔꯒꯦ ꯇꯧꯅꯕ ꯌꯥꯏ ꯁꯤꯒꯨꯝꯕ ꯈꯨꯗꯣꯡꯆꯥꯕ ꯌꯥꯝꯅ ꯀꯥꯟꯅꯕ ꯃꯇꯝꯁꯤꯒꯤ ꯑꯣꯏꯅ ꯍꯧꯖꯤꯛꯀꯤ ꯆꯥꯎꯈꯠꯂꯛꯄꯒꯤ ꯃꯇꯨꯡꯏꯟꯅ ꯖꯤꯄꯦꯒꯤ ꯀꯥꯟꯅꯕꯁꯤ ꯑꯗꯨꯛꯀꯤ ꯃꯇꯤꯛ ꯂꯩꯈ꯭ꯔꯦ ꯖꯤꯄꯦꯒꯤ ꯌꯥꯝ ꯀꯥꯟꯅꯩ ꯍꯥꯏꯖꯇꯥꯔꯦ ꯑꯗꯨꯒ ꯑꯃꯥꯡꯕꯁꯨ ꯑꯃꯥꯡꯕꯁꯨ ꯑꯗꯨꯛꯀꯤ ꯃꯇꯤꯛ ꯂꯩ ꯉꯁꯤꯒꯤ ꯉꯁꯤꯒꯤ ꯍꯧꯖꯤꯛ ꯍꯧꯖꯤꯛꯀꯤ ꯆꯠꯅꯔꯤꯕ ꯍꯧꯖꯤꯛꯀꯤ ꯆꯥꯎꯈꯠꯂꯛꯄꯒꯤ ꯃꯇꯨꯡꯏꯟꯅ ꯃꯤ ꯈꯨꯗꯤꯡꯃꯛ ꯑꯌꯥꯝꯕꯅ ꯑꯦꯀꯥꯎꯟꯗ ꯄꯩꯁꯥ ꯍꯥꯞꯅꯔꯒ ꯊꯝꯕ ꯉꯥꯛꯇꯅꯤ ꯄꯩꯁꯥ ꯍꯥꯞꯅꯔꯒ ꯊꯝꯃꯤꯕ ꯄꯣꯠꯁꯤꯗ ꯑꯩꯈꯣꯏꯒꯤ ꯑꯣ ꯇꯤ ꯄꯤ ꯊꯥꯔꯛꯄ ꯀꯨꯝꯕꯁꯦ ꯑꯣ ꯇꯤ ꯄꯤꯗꯒꯤ ꯂꯥꯟꯅ ꯆꯠꯈ꯭ꯔꯒ ꯄꯩꯁꯥ ꯂꯣꯏꯅ ꯆꯤꯡꯊꯣꯛꯄꯤꯕ ꯁꯨꯒꯨꯝꯕ ꯑꯃꯥꯡꯕ ꯃꯌꯥꯝ ꯑꯃꯁꯨ ꯂꯩ ꯑꯗꯨꯅ ꯃꯔꯝ ꯑꯣꯏꯔꯀꯥꯟꯗ ꯂꯩꯈꯥ ꯇꯥꯅ ꯃꯥꯡꯕ ꯍꯧꯒꯠꯄ ꯉꯝꯗꯅ ꯃꯥꯡꯕ ꯁꯨꯒꯨꯝꯕꯁꯨ ꯂꯩ ꯀꯥꯟꯅꯕ ꯑꯃꯗꯤ ꯀꯥꯟꯅꯕ ꯑꯃꯗꯤ ꯑꯃꯥꯡꯕ ꯑꯅꯤꯁꯦ ꯑꯩꯈꯣꯏ ꯀꯥꯟꯅꯕꯅꯕꯨꯗꯤ ꯍꯦꯟꯅ ꯌꯥꯝꯅ ꯂꯩ ꯍꯥꯏꯅ ꯈꯜꯂꯤ ꯑꯗꯨꯕꯨ ꯑꯃꯥꯡꯕꯁꯨ ꯂꯩꯇꯕ ꯅꯠꯇꯦ ꯑꯃꯥꯡꯕꯁꯨ ꯑꯗꯨꯛꯀꯤ ꯃꯇꯤꯛ ꯂꯩ ꯁꯤꯅꯤ ꯑꯩ ꯍꯥꯏꯖꯔꯤꯁꯦ